ꯑꯥ ꯍꯜꯂꯣ ꯑꯥ ꯁꯤꯕꯨ ꯇꯨꯝꯐꯝ ꯇꯧꯕ ꯃꯤꯔꯣ ꯑꯣ ꯑꯣ ꯍꯣꯏ ꯍꯣꯏ ꯑꯣꯗꯔ ꯇꯧꯒꯦ ꯇꯧꯒꯦ ꯑꯩꯁꯨ ꯑꯃ ꯑꯍꯣꯏ ꯑꯃꯅꯤ ꯍꯣꯏ ꯑꯃ ꯈꯛꯇꯅꯤ ꯑꯣ ꯍꯣꯏ ꯍꯣꯏ ꯌꯥꯏꯅꯦ ꯑꯗꯨꯁꯨ ꯌꯥꯅꯤ ꯍꯣꯏ ꯍꯞꯇꯥ ꯑꯅꯤ ꯎꯝ ꯑꯣ ꯑꯣ ꯑꯣ ꯍꯣꯏ ꯁꯦꯠ ꯐꯨꯜ ꯁꯦꯠꯅ ꯇꯧꯕꯤꯌꯣ

ꯑꯣ ꯀꯌꯥ ꯂꯩꯕ꯭ꯔꯥ

ꯑꯣ ꯑꯗꯨꯗꯤ ꯁꯤꯠ ꯀꯌꯥꯅꯣ ꯕꯦꯗꯀꯤ

ꯁꯤꯛꯁ ꯁꯤꯛꯁꯀ ꯐꯣꯔꯒ

ꯑꯣ ꯑꯣ ꯑꯩꯅ ꯊꯥꯕꯤꯒꯦ ꯑꯗꯣ ꯗꯤꯖꯥꯏꯟꯗꯣ ꯑꯣ ꯑꯣ ꯑꯣ ꯌꯥꯏ ꯍꯣꯏ ꯑꯗꯨꯁꯨ ꯌꯥꯏ ꯑꯌꯥꯕ ꯅꯈꯣꯏꯅ ꯇꯧꯕꯤꯌꯣ ꯑꯗꯨꯝ ꯌꯥꯏ ꯍꯣꯏ ꯍꯣꯏ

ꯑꯣ ꯑꯣ ꯑꯗꯨꯁꯨ ꯌꯥꯏ ꯌꯥꯅꯕ ꯇꯧꯕꯤꯌꯣ ꯍꯣꯏ ꯅꯈꯣꯅ ꯑꯣ ꯑꯣ ꯑꯣ ꯑꯣ ꯑꯣ ꯑꯣ ꯑꯣ ꯑꯣ ꯑꯣ ꯑꯣ ꯑꯣ ꯌꯥꯝ ꯅꯨꯡꯉꯥꯏꯔꯦ ꯑꯧ ꯁꯥꯔ